ꯏꯟꯇꯔꯁ꯭ꯇꯦꯂꯔ ꯐꯤꯂꯝꯁꯦ ꯑꯩꯈꯣꯏꯒꯤ ꯁꯥꯏꯟꯁ ꯐꯤꯛꯁꯟ ꯃꯨꯕꯤꯅꯤꯀꯣ ꯑꯗꯣ ꯁꯤꯁꯦ ꯑꯩꯈꯣꯏꯒꯤ ꯌꯥꯝꯅ ꯀꯣꯛ ꯌꯥꯝꯅ ꯂꯩꯈꯥꯏꯕ ꯐꯤꯂꯝ ꯑꯝꯗꯤ ꯑꯣꯏ ꯑꯗꯣ ꯌꯥꯝꯅꯁꯨ ꯏꯟꯇ꯭ꯔꯦꯁꯇꯤꯡ ꯑꯣꯏꯕ ꯑꯩꯈꯣꯏꯒꯤ ꯁꯥꯏꯟꯁꯀ ꯔꯤꯂꯦꯇꯦꯗ ꯑꯣꯏꯕ ꯐꯤꯂꯝ ꯑꯣꯏꯕꯅꯤꯅ ꯁꯤꯗ ꯑꯩꯈꯣꯏꯅ ꯐꯤꯂꯝꯁꯤꯗ ꯌꯥꯎꯔꯤꯁꯦ ꯑꯩꯈꯣꯏꯒꯤ ꯇꯥꯏꯝ ꯇ꯭ꯔꯥꯕꯦꯜ ꯑꯗꯨꯒ ꯑꯩꯈꯣꯏꯒꯤ ꯄꯦꯔꯦꯔꯦꯜ ꯗꯥꯏꯃꯦꯟꯁꯟ ꯑꯗꯒꯤ ꯊꯔꯠ ꯗꯥꯏꯃꯦꯟꯁꯟꯅꯆꯤꯡꯕ ꯃꯔꯨꯑꯣꯏꯕ ꯃꯌꯥꯝ ꯑꯃ ꯑꯩꯈꯣꯏꯒꯤ ꯑꯦꯜꯕꯔꯠ ꯑꯥꯏꯟꯁꯇꯥꯏꯟꯒꯤ ꯊꯤꯑꯣꯔꯤꯗ ꯔꯤꯂꯤꯇꯦꯗ ꯑꯣꯏꯕ ꯃꯌꯥꯝ ꯑꯃ ꯌꯥꯎꯔꯤꯕ ꯁꯤ ꯃꯨꯕꯤꯁꯤꯗ ꯑꯩꯈꯣꯏꯒꯤ ꯃꯔꯨꯑꯣꯏꯕ ꯀꯦꯔꯦꯛ ꯀꯦꯔꯦꯛꯇꯔ ꯂꯧꯔꯤꯁꯦ ꯄ꯭ꯔꯣꯇꯥꯒꯣꯅꯤꯁ ꯍꯥꯏꯔꯒꯗꯤ ꯍꯧꯖꯤꯛꯀꯤ ꯑꯩꯈꯣꯏꯒꯤ ꯃꯥꯒꯤ ꯏꯟꯇꯔꯁ꯭ꯇꯦꯂꯔ ꯆꯠꯂꯤꯕ ꯃꯄꯥꯗꯨꯒꯤ ꯃꯆꯥꯅꯨꯄꯤꯗꯨꯅ ꯑꯣꯏ ꯃꯥꯅ ꯃꯥ ꯃꯇꯝꯗꯨꯒꯤ ꯈꯦꯠꯅꯕꯒꯤ ꯑꯩꯈꯣꯏꯒꯤ ꯇ꯭ꯔꯥ ꯇꯥꯏꯝ ꯗꯤꯐ꯭ꯔꯦꯟꯁꯅꯆꯤꯡꯕꯁꯤꯡ ꯂꯩꯕ ꯑꯃꯗꯤ ꯌꯦꯡꯕ ꯃꯇꯝꯁꯤꯗ ꯌꯥꯝꯅ ꯕ꯭ꯌꯨꯋꯔꯁꯤꯡꯗ ꯌꯥꯝꯅ ꯅꯨꯡꯉꯥꯏꯕ ꯑꯃꯗꯤ ꯑꯩꯈꯣꯏ ꯑꯗ ꯄꯤꯔꯤꯕ ꯃ꯭ꯌꯨꯖꯤꯛꯅꯆꯤꯡꯕꯁꯤ ꯌꯥꯝꯅ ꯇꯣꯉꯥꯟꯕ ꯍꯥꯏ ꯇꯥꯔꯦ ꯑꯗꯨꯅ ꯏꯟꯇꯔꯁ꯭ꯇꯦꯂꯔꯁꯦ ꯑꯗꯨꯛꯀꯤ ꯃꯇꯤꯛ ꯌꯥꯝꯅ ꯄꯥꯝꯕ ꯌꯥꯝꯅ ꯑꯩꯅ ꯌꯥꯝꯅ ꯄꯥꯝꯖꯕ ꯐꯤꯂꯝ ꯑꯃ ꯑꯣꯏꯌꯦ